ꯑꯩꯈꯣꯏꯅ ꯁꯥ ꯁꯟ ꯌꯣꯛꯂꯒ ꯑꯇꯣꯞꯄ ꯑꯍꯦꯟꯕ ꯀꯔꯕꯥꯔ ꯃꯈꯜ ꯀꯌꯥꯒꯤ ꯊꯧ ꯇꯧꯕ ꯌꯥꯏ ꯈꯨꯗꯤꯡꯃꯛ ꯈꯨꯗꯤꯡꯃꯛ ꯑꯣꯏꯅ ꯍꯥꯏꯔꯕꯗ ꯑꯩꯈꯣꯏꯅ ꯁꯟ ꯌꯣꯛꯄꯗ ꯁꯟꯒꯤ ꯁꯪꯒꯣꯝ ꯌꯣꯟꯗꯨꯅ ꯁꯟꯒꯤ ꯁꯪꯒꯣꯝ ꯁꯨꯝꯗꯨꯅ ꯌꯣꯟꯕ ꯌꯥꯏ ꯁꯟꯒꯤ ꯃꯆꯥ ꯄꯣꯛꯂꯒ ꯌꯣꯟꯕꯁꯨ ꯌꯥꯏ ꯃꯁꯤꯇ ꯅꯠꯇꯅ ꯑꯩꯈꯣꯏ ꯅ ꯁꯟ ꯑꯗꯨ ꯁꯥ ꯑꯣꯏꯅ ꯁꯦꯝꯗꯣꯛꯂꯒ ꯃꯇꯣꯡ ꯇꯣꯉꯥꯟ ꯇꯣꯉꯥꯟ ꯄꯥꯔꯠ ꯄꯥꯔꯠ ꯌꯣꯟꯕ ꯌꯥꯏ ꯃꯁꯤꯇ ꯅꯠꯇꯅ ꯑꯩꯈꯣꯏ ꯌꯦꯟ ꯉꯥꯅꯨ ꯂꯣꯏꯕꯁꯨ ꯂꯣꯏꯕꯁꯨ ꯌꯥꯏ ꯇꯣꯉꯥꯟꯕ ꯃꯑꯣꯡꯗ ꯀꯔꯕꯥꯔ ꯇꯧꯕ ꯌꯥꯏ ꯃꯔꯨꯝ ꯊꯨꯍꯜꯂꯒ ꯌꯣꯟꯕ ꯌꯥꯏ ꯃꯆꯥ ꯀꯣꯛꯍꯜꯂꯒ ꯌꯣꯟꯕ ꯌꯥꯏ ꯃꯆꯥ ꯆꯥꯎꯍꯜꯂꯒ ꯅꯠꯇ꯭ꯔꯒ ꯃꯄꯤ ꯑꯗꯣ ꯌꯣꯟꯕꯁꯨ ꯌꯥꯏ ꯑꯩꯈꯣꯏꯅ ꯁꯥ ꯁꯟ ꯑꯁꯤ ꯌꯣꯟꯅꯕ ꯒꯤꯗꯃꯛ ꯃꯈꯣꯏꯕꯨ ꯐꯖꯅ ꯂꯣꯏꯕꯤꯕꯁꯨ ꯃꯊꯧ ꯇꯥꯏ